ꯑꯩꯈꯣꯏꯅ ꯃꯥꯔꯁꯦꯜ ꯑꯥꯔꯠꯁꯦ ꯁꯥꯟꯅꯕ ꯃꯇꯝꯗ ꯑꯩꯈꯣꯏꯗ ꯀꯥꯟꯅꯕ ꯀꯌꯥꯃꯔꯨꯝ ꯐꯪꯍꯜꯂꯤ ꯁꯝꯅ ꯍꯥꯏꯔꯕꯗ ꯑꯩꯈꯣꯏꯅ ꯃꯥꯔꯁꯦꯜ ꯑꯥꯔꯠꯁꯦ ꯁꯥꯟꯅꯕ ꯃꯇꯝꯗ ꯑꯩꯈꯣꯏꯒꯤ ꯃꯁꯤꯅ ꯀꯥꯟꯅꯕ ꯍꯥꯏꯔꯒꯗꯤ ꯑꯩꯈꯣꯏꯒꯤ ꯁꯦꯜꯐ ꯗꯤꯐꯦꯟꯁ ꯑꯗꯨꯗꯒꯤ ꯃꯁꯤꯗꯒꯤ ꯗꯤꯁꯤꯄ꯭ꯂꯤꯟ ꯗꯤꯁꯤꯄ꯭ꯂꯤꯟ ꯃꯔꯨ ꯑꯣꯏꯅ ꯗꯤꯁꯤꯄ꯭ꯂꯤꯟꯁꯤ ꯑꯩꯈꯣꯏꯅ ꯃꯦꯟꯇꯦꯟ ꯇꯧꯕ ꯉꯝꯃꯤ ꯑꯩꯈꯣꯏꯅ ꯃꯤꯉꯣꯟꯗ ꯀꯃꯥꯏꯅ ꯉꯥꯡꯒꯗꯒꯦ ꯀꯃꯥꯏꯅ ꯀꯩ ꯍꯥꯏꯒꯗꯒꯦ ꯍꯥꯏꯕꯁꯤ ꯑꯩꯈꯣꯏꯅ ꯃꯥꯔꯁꯦꯜ ꯑꯥꯔꯠꯁ ꯇꯝꯂꯕ ꯃꯇꯨꯡꯗ ꯈꯪꯕ ꯉꯝꯃꯤ ꯃꯔꯝ ꯑꯁꯤꯅ ꯃꯥꯔꯁꯦꯜ ꯑꯥꯔꯠꯁ ꯁꯥꯟꯅꯕꯁꯦ ꯌꯥꯝꯅ ꯀꯥꯟꯅꯩ ꯑꯗꯨꯒꯤꯁꯨ ꯃꯊꯛꯇ ꯑꯩꯈꯣꯏꯅ ꯑꯩꯈꯣꯏꯒꯤ ꯍꯛꯆꯥꯡ ꯑꯁꯤ ꯍꯥꯏꯕꯗꯤ ꯌꯥꯝꯅ ꯁꯦꯡꯅ ꯌꯥꯝꯅ ꯑꯐꯕ ꯍꯥꯏꯕꯗꯤ ꯌꯥꯝꯅ ꯃꯁꯥ ꯐꯕ ꯃꯤ ꯑꯃ ꯑꯣꯏꯍꯟꯒꯦ ꯍꯥꯏꯇꯥꯔꯒꯗꯤ ꯃꯥꯔꯁꯦꯜ ꯑꯥꯔꯠꯁ ꯑꯁꯦ ꯁꯥꯟꯅꯕ ꯇꯉꯥꯏꯐꯗꯦ